ꯍꯂꯣ ꯕ꯭ꯂꯨ ꯁ꯭ꯇꯥꯔ ꯔꯦꯁꯇꯣꯔꯦꯟꯁ ꯑꯩꯅ ꯅꯈꯣꯏꯒꯤ ꯑꯉꯥꯡ ꯍꯣꯝ ꯗꯦꯂꯤꯕꯔꯤ ꯇꯧꯕꯗꯨꯗ ꯐꯣꯟ ꯇꯧꯕꯅꯤ ꯅꯣꯏꯒꯤ ꯔꯦꯁꯇꯣꯔꯦꯟꯗꯒꯤ ꯆꯥꯅ ꯊꯛꯅꯕ ꯈꯔ ꯑꯣꯗꯔ ꯇꯧꯒꯦ ꯍꯥꯏꯗꯅ ꯑꯗꯨꯕꯨ ꯃꯍꯥꯛ ꯐꯣꯟꯗꯨ ꯄꯥꯏꯈꯠꯂꯛꯇ꯭ꯔꯦ ꯌꯥꯔꯒꯗꯤ ꯃꯦꯅꯦꯔꯔ ꯁꯥꯍꯦꯕꯅ ꯑꯉꯥꯡꯗꯨꯗ ꯄꯥꯎ ꯑꯝꯇ ꯐꯥꯎꯕꯤꯗꯨꯅ ꯑꯩꯒ ꯊꯨꯅ ꯄꯥꯎ ꯑꯃꯨꯛꯇ ꯐꯥꯎꯅꯍꯟꯕꯤꯌꯨ